ꯇꯥꯏꯌꯦ ꯍꯥꯏꯔꯛꯑꯣ ꯏꯕꯦꯝꯃ ꯑꯩꯗꯤꯅꯦ ꯉꯁꯤ ꯃꯄꯥꯟꯒ ꯑꯃꯇ ꯊꯣꯛꯄ ꯉꯝꯗꯦ ꯅꯨꯡꯁꯥ ꯃꯔꯛꯇꯅꯦ ꯑꯩꯅ ꯍꯤꯡꯒꯣꯟ ꯁꯨꯔꯤꯁꯦ ꯉꯁꯤ ꯑꯩ ꯊꯕꯤꯅꯦ ꯑꯗꯨꯗꯒꯤ ꯐꯗꯤꯒꯣꯝ ꯈꯔ ꯍꯨꯟꯖꯤꯜꯂꯦ ꯑꯗꯨꯗꯒꯤꯗꯤ ꯁꯤꯡ ꯈꯔ ꯊꯥꯔꯦ ꯊꯕꯤꯕꯨꯗꯤ ꯅꯍꯥꯟꯒꯤ ꯊꯥꯕꯁꯨ ꯂꯩꯌꯦꯕꯀꯣ ꯑꯩꯅ ꯀꯥꯂꯦꯟ ꯊꯕꯤ ꯑꯃ ꯊꯥꯏꯌꯦꯕꯀꯣ ꯑꯗꯨꯕꯨꯗꯤ ꯆꯥꯕ ꯍꯧꯔꯦ ꯍꯟꯗꯛꯀꯤꯁꯤꯗꯤ ꯊꯥꯕ ꯑꯃ ꯑꯃꯨꯛꯀ ꯍꯧꯔꯛꯑꯦ ꯅꯤꯡꯊꯝ ꯊꯥꯒꯤ ꯅꯪꯗꯤ ꯁꯧꯒ꯭ꯔꯤ ꯌꯥꯝ ꯊꯥꯏꯅ ꯅꯪꯗꯤ ꯍꯤꯡꯒꯣꯟ ꯇꯧꯗ꯭ꯔꯕꯣ ꯍꯟꯗꯛ ꯀꯔꯤꯒꯤꯅꯣ ꯏꯕꯦꯝꯃ ꯍꯤꯡꯒꯣꯟ ꯁꯨꯔꯒꯅꯦ ꯏꯁꯥꯒꯤ ꯂꯩꯐꯝꯗ ꯊꯥꯔꯒ ꯍꯦꯛꯑꯒ ꯆꯥꯕꯅ ꯈ꯭ꯋꯥꯏ ꯍꯥꯎꯔꯕꯅꯤꯉꯣ ꯍꯧꯖꯤꯛꯀꯥꯟ ꯃꯃꯜ ꯌꯥꯝ ꯌꯥꯝꯃꯦ ꯐꯗꯤꯒꯣꯝ ꯌꯦꯡꯉꯨꯅꯦ ꯄꯤꯇ꯭ꯔꯨ ꯄꯤꯛꯄ ꯃꯄꯨꯟ ꯑꯃꯗ ꯂꯨꯄꯥ ꯀꯨꯟꯅꯤ ꯁ꯭ꯋꯥꯏꯗ ꯄꯤꯅꯔꯤꯁꯦ ꯑꯗꯨꯅꯅꯦ ꯏꯕꯦꯝꯃ ꯍꯤꯡꯒꯣꯜ ꯌꯥꯝ ꯇꯧꯖꯧꯉꯣ ꯑꯩꯗꯤ ꯍꯥꯏꯕꯤꯔꯤꯁꯤꯅꯤ ꯍꯥꯏꯕꯗꯤꯅꯦ ꯑꯩꯈꯣꯏꯗꯤ ꯕꯖꯥꯔꯗꯒ ꯂꯩꯁꯤꯜꯂꯦ ꯏꯆꯥꯁꯤꯡꯗꯣ ꯃꯣꯏꯅ ꯌꯦꯟꯁꯥꯡ ꯅꯥꯄꯤ ꯂꯧꯅꯕꯗ ꯑꯗꯨꯅ ꯑꯩꯗꯤ ꯁ꯭ꯋꯥꯏꯗ ꯂꯩꯔꯕꯅꯤꯅ ꯍꯤꯡꯒꯣꯟꯁꯦ ꯐꯖꯅ ꯇꯧꯔꯦ ꯁ꯭ꯋꯥꯏꯗꯒꯤ ꯍꯦꯛꯇ ꯊꯥꯕꯤꯔꯕꯅꯤ ꯀꯅꯥꯅ ꯉꯝꯄꯣꯟꯇꯦ ꯐꯗꯤꯒꯣꯝ ꯃꯄꯨꯜ ꯃꯆꯥ ꯑꯃꯗꯕꯨ ꯂꯨꯄꯥ ꯀꯨꯟꯅꯤ ꯍꯥꯏ ꯏꯕꯦꯝꯃ ꯌꯦꯡꯉꯨꯅꯦ ꯑꯩ ꯁꯧꯒ꯭ꯔꯤꯕꯨꯗꯤ ꯆꯥꯕ ꯌꯥꯔꯦ ꯑꯩꯈꯣꯏ ꯑꯗꯨꯝ ꯆꯥꯟꯅꯔꯦ ꯂꯣꯏꯕꯨ ꯂꯣꯏꯁꯤꯜꯂꯛꯀꯗꯣꯔꯦꯗ ꯍꯥꯏꯕꯗꯤꯅꯦ ꯃꯄꯥꯜ ꯁꯥꯠꯄ ꯍꯧꯔꯛꯑꯦꯕ ꯅꯪ ꯆꯥꯅꯤꯡꯏꯔꯣ ꯆꯥꯅꯤꯡꯉꯗꯤ ꯍꯦꯛꯎ ꯂꯥꯛꯎꯗꯅ ꯇꯧꯑꯣ ꯅꯪꯁꯨ ꯏꯕꯦꯝꯃ ꯅꯁꯥꯗꯨ ꯈꯔ ꯐꯔꯛꯑꯗꯤ ꯍꯤꯡꯒꯣꯟꯗꯣ ꯇꯧꯑꯣ ꯂꯩꯗꯅ ꯑꯩꯈꯣꯏꯒꯤ ꯅꯨꯛꯇꯤꯒꯤ ꯑꯩꯈꯣꯏꯅ ꯁꯤꯖꯤꯟꯅꯒꯗꯕ ꯄꯣꯠ ꯆꯩ ꯐꯗꯤꯒꯣꯝ ꯑꯗꯨꯗꯒꯤꯗꯤ ꯑꯋꯥ ꯐꯗꯤꯒꯣꯝ ꯑꯗꯨꯗꯒꯤꯗꯤ ꯂꯩꯗꯅ ꯑꯩꯈꯣꯏꯒꯤ ꯎꯃꯣꯔꯣꯛ ꯀꯩꯀꯥꯗꯤ ꯑꯗꯨꯝ ꯊꯥꯖꯤꯟꯕ ꯐꯩꯌꯦ ꯍꯣꯏ ꯍꯧꯖꯤꯛꯀꯥꯟꯗꯤ ꯌꯥꯝ ꯇꯥꯡꯉꯦꯗꯅ ꯋꯥꯅ ꯂꯧꯕꯗꯣ ꯅꯨꯡꯉꯥꯏꯇꯦꯕ

ꯑꯩꯗꯤ ꯅꯍꯥꯟꯃꯨꯛ ꯆꯍꯤꯗꯒꯤ ꯍꯟꯗꯛꯀꯤ ꯆꯍꯤꯅꯕꯨ ꯐꯖꯅ ꯇꯧꯏꯉꯣ ꯏꯕꯦꯝꯃ ꯑꯩꯒꯤ ꯊꯕꯤꯅꯒ ꯐꯖꯕꯁꯦ ꯐꯖꯕꯁꯦ ꯍꯥꯏꯔꯨꯔꯅꯨ ꯑꯗꯨꯕꯨ ꯅꯣꯏꯁꯨ ꯄꯨꯍꯜꯂꯛꯀꯦ ꯇꯧꯕꯅꯤ ꯑꯩꯈꯣꯏ ꯏꯆꯥꯁꯤꯡꯗꯣ ꯏꯁꯀꯨꯜ ꯂꯣꯏꯅ ꯀꯥꯈꯤꯕ ꯑꯗꯨꯗꯒꯤꯗꯤ ꯑꯩꯁꯨ ꯂꯥꯛꯄ ꯍꯦꯛ ꯁꯪꯗꯒꯨꯝ ꯇꯧ ꯑꯗꯨꯗꯒꯤꯗꯤ ꯂꯥꯛꯇ꯭ꯔꯦꯗꯅ ꯅꯣꯏꯅꯁꯨ ꯊꯤꯟꯂꯛꯄ ꯉꯝꯗꯦ ꯅꯣꯏꯁꯨ ꯀꯣꯏꯕ ꯂꯥꯛꯇꯦ ꯍꯤꯡꯒꯣꯟꯗꯤ ꯌꯥꯝ ꯐꯖꯅ ꯇꯧꯈ꯭ꯔꯖꯥꯠꯅꯤ ꯅꯪ ꯆꯥꯅꯤꯡꯉ ꯍꯦꯛꯅꯤꯡꯉꯗꯤ ꯂꯥꯛꯑꯣ ꯎꯝ ꯁꯧꯒ꯭ꯔꯤꯅꯦ ꯊꯕꯤꯅꯦ ꯐꯗꯤꯒꯣꯝꯁꯨ ꯍꯦꯛꯅꯤꯡꯉꯗꯤ ꯄꯨꯈꯣ ꯅꯍꯥꯟ ꯍꯨꯟꯈꯤꯕꯒꯤ ꯍꯧꯕꯁꯨ ꯂꯩ ꯍꯟꯗꯛꯁꯨ ꯑꯃꯨꯛ ꯑꯅꯧꯕ ꯍꯨꯟꯖꯤꯟꯕꯅꯦ ꯀꯥꯟꯅꯈ꯭ꯔꯦ ꯏꯕꯦꯝꯃ ꯍꯤꯡꯒꯣꯟ ꯇꯧꯕꯁꯦ ꯍꯣ ꯍꯣ ꯍꯣꯏ ꯐꯔꯦ ꯐꯔꯦ ꯊꯝꯃꯣ ꯊꯝꯃꯣ ꯎꯝ ꯎꯝ